ꯏꯟꯗ꯭ꯌꯥ ꯍꯥꯏꯕ ꯂꯝ ꯑꯁꯤ ꯖꯥꯇꯤ ꯃꯌꯥꯝꯅ ꯄꯨꯟꯁꯤꯟꯗꯨꯅ ꯁꯦꯝꯕ ꯂꯝꯅꯤꯅ ꯆꯤꯟꯖꯥꯛꯀꯤ ꯃꯇꯥꯡꯗꯗꯤ ꯃꯈꯜ ꯃꯈꯜ ꯑꯌꯥꯝꯕ ꯃꯁꯥꯅ ꯄꯥꯝꯖꯕ ꯑꯊꯨꯝꯕ ꯑꯁꯤꯟꯕ ꯑꯁꯥꯕ ꯂꯝ ꯂꯝꯗꯨꯒꯤ ꯆꯠꯅꯕꯤ ꯃꯌꯥꯝꯅ ꯄꯥꯝꯅ ꯆꯥꯅꯩ ꯃꯔꯛꯁꯤꯗ ꯈ꯭ꯋꯥꯏꯗꯒꯤ ꯄꯥꯝꯅ ꯆꯥꯅꯕ ꯍꯥꯏꯔꯒꯗꯤ ꯇꯟ ꯑꯃꯁꯨꯡ ꯆꯦꯡ ꯆꯥꯛꯀꯅꯤ ꯍꯋꯥꯏꯁꯨ ꯌꯥꯝꯅ ꯄꯥꯝꯅ ꯆꯥꯅꯩ ꯑꯗꯨꯒ ꯏꯟꯗ꯭ꯌꯥꯒꯤ ꯌꯥꯝꯅ ꯐꯥꯎꯕ ꯅꯨꯡꯇꯤꯒꯤ ꯑꯣꯏꯅ ꯁꯤꯖꯤꯟꯅꯕ ꯃꯔꯨ ꯃꯔꯥꯡꯁꯤꯡ ꯑꯁꯤ ꯏꯟꯗ꯭ꯌꯥꯒꯤ ꯁꯤꯖꯤꯟꯅꯕ ꯑꯁꯤ ꯃꯌꯥꯝꯅ ꯌꯥꯝꯅ ꯄꯥꯝꯅꯩ ꯑꯗꯨꯅ ꯑꯇꯣꯞꯄꯒ ꯂꯝꯗꯒꯤ ꯂꯥꯛꯄꯗꯁꯨ ꯀꯔꯤꯗ ꯀꯩ ꯀꯩ ꯍꯥꯞꯀꯦ ꯀꯔꯤ ꯀꯔꯤ ꯏꯟꯖꯥꯡ ꯍꯥꯞꯀꯦꯅ ꯍꯥꯏꯕꯗ ꯁ꯭ꯄꯥꯏꯁꯦꯁꯅ ꯑꯍꯥ ꯑꯌꯥꯝꯕ ꯇꯦꯁꯁꯦ ꯍꯦꯟꯒꯠꯍꯜꯂꯤ ꯍꯥꯏꯗꯨꯅ ꯃꯌꯥꯝꯅ ꯅꯨꯡꯇꯤꯒꯤ ꯁꯤꯖꯤꯟꯅꯔꯤ